ꯑꯥ ꯍꯜꯂꯣ ꯑꯥ ꯇꯥꯔꯕꯣ ꯑꯣ ꯑꯩꯈꯣꯏ ꯂꯩꯀꯥꯏꯒꯤ ꯄꯥꯏꯞꯀꯤ ꯍꯣꯕ ꯑꯗꯨ ꯀꯃꯥꯏꯅ ꯇꯧꯕꯅꯣ ꯈꯣꯠꯄꯅꯣ ꯀꯛꯆꯤꯡ ꯃꯌꯥꯏ ꯂꯩꯀꯥꯏꯒꯤ ꯑꯗꯨ ꯍꯪꯒꯦ ꯇꯧꯔꯛꯑꯝꯕ ꯑꯧ ꯑꯗꯨꯗꯩ ꯑꯣꯏꯗꯣꯏꯅꯤ

ꯀꯛꯆꯤꯡ ꯃꯌꯥꯏ ꯂꯩꯀꯥꯏꯒꯤ ꯑꯣꯏꯗꯣꯏꯕ

ꯑꯣ ꯄꯥꯌꯦꯞ ꯑꯆꯧꯕꯗꯨ ꯏꯁꯤꯡ ꯇꯣꯇꯤ ꯂꯥꯛꯄꯒꯤ ꯑꯗꯨ ꯂꯤꯛ ꯑꯣꯏꯕꯒꯤ ꯑꯗꯨꯝ ꯍꯣꯔ ꯂꯩꯕ ꯑꯗꯣ ꯏꯁꯤꯡ ꯏꯁꯤꯡ ꯍꯥꯏꯗꯤ ꯇꯣꯇꯤ ꯂꯥꯛꯀꯥꯟꯗ ꯑꯗꯨꯝ ꯊꯣꯛꯑꯦꯕ ꯀꯃꯥꯏꯅ ꯇꯧꯔꯤꯅꯣ ꯈꯣꯠꯂꯤꯅꯣꯗꯣ ꯂꯤꯛ ꯃꯅꯨꯡꯗ ꯂꯤꯛ ꯑꯣꯏꯕꯩ ꯑꯣꯏꯔꯤꯔꯥ ꯅꯠꯇꯔꯒꯅ ꯗꯥꯏꯔꯦꯛ ꯍꯣꯕꯩꯔꯥ ꯑꯗꯨꯒꯤ ꯍꯪꯒꯦ ꯇꯧꯔꯛꯑꯝꯕ ꯑꯗꯨꯝ ꯌꯦꯡꯕꯤꯕ ꯌꯥꯒꯗ꯭ꯔꯅ ꯂꯥꯛꯑꯒ ꯎꯝ ꯍꯣꯏ ꯍꯣꯏ ꯍꯣꯏ ꯍꯣꯏ ꯍꯟꯕꯤꯌꯨ ꯄꯨꯡ ꯀꯌꯥꯃꯨꯛꯇ ꯂꯥꯛꯇꯣꯏꯅꯣ ꯄꯨꯡ

ꯍꯣꯏ ꯍꯣꯏ ꯍꯣꯏ ꯍꯌꯦꯡꯗꯨ ꯍꯌꯦꯡ ꯍꯌꯦꯡꯗꯨ ꯂꯥꯛꯑ ꯌꯦꯡꯕꯤꯔꯔꯣ ꯑꯗꯨꯒ ꯀꯃꯥꯏ ꯀꯃꯥꯏꯅ ꯇꯧꯒꯦꯗꯣ ꯑꯩꯈꯣꯏꯁꯨ ꯑꯩꯈꯣꯏꯒ ꯌꯦꯡꯃꯤꯟꯅꯔꯁꯤ ꯑꯗꯨꯃꯥꯏꯅ ꯀꯔꯤꯅ ꯐꯒꯗꯒꯦꯗꯣ ꯍꯣꯕꯗꯤ ꯎꯝ ꯏꯁꯤꯡ ꯑꯗꯨꯝ ꯊꯣꯛꯑ ꯂꯩꯔꯦꯕ ꯏꯁꯤꯡ ꯆꯥꯎꯅ ꯊꯣꯛꯑ ꯂꯩꯕ ꯍꯥꯏꯇꯥꯔꯦ ꯃꯅꯨꯡꯗ ꯂꯩꯕꯥꯛ ꯃꯅꯨꯡꯗ ꯄꯥꯌꯦꯞ ꯃꯅꯨꯡꯗ ꯍꯣꯔꯤꯔꯥ ꯅꯠꯇ꯭ꯔꯒꯅ ꯂꯤꯛ ꯑꯣꯏꯕꯩ ꯍꯣꯔ ꯀꯥꯞꯈꯠꯂꯤꯔ ꯑꯗꯨ ꯈꯪꯗ꯭ꯔꯕ ꯂꯩꯀꯥꯏꯒꯤ ꯃꯦꯝꯕꯔꯅꯅꯤ ꯑꯗꯨꯗꯤ ꯑꯗꯨꯝ ꯅꯣꯏꯅ ꯑꯗꯨꯝ ꯀꯌꯥꯅꯣ ꯀꯃꯥꯏꯅ ꯇꯧꯕꯅꯣ ꯑꯩꯈꯣꯏꯅ ꯑꯗꯨꯝ ꯌꯦꯡꯉꯒ ꯑꯗꯨꯝ ꯄꯤꯔꯒꯦ ꯑꯩꯈꯣꯏꯅ ꯀꯃꯥꯏ ꯀꯃꯥꯏꯅ ꯇꯧꯕꯅꯣꯗꯣ ꯄꯩꯁꯥ ꯀꯌꯥꯃꯨꯛ ꯆꯪꯗꯣꯏꯅꯣꯗꯣ ꯑꯥ ꯀꯌꯥꯝ ꯆꯪꯗꯣꯏꯅꯣ ꯈꯣꯠꯇꯤ

ꯎꯝ

ꯍꯣꯏ ꯍꯣꯏ

ꯑꯥ ꯎꯝ ꯎꯝ

ꯎꯝ ꯍꯣꯏ ꯍꯌꯦꯡꯗꯨ ꯀꯩꯅꯣ ꯇꯧꯕꯤꯔꯣ ꯍꯌꯦꯡꯗꯨ ꯂꯥꯛꯑꯒ ꯀꯃꯥꯏ ꯀꯃꯥꯏꯅ ꯇꯧꯒꯦꯗꯨ ꯌꯦꯡꯕꯤꯔꯔꯣ ꯑꯗꯨꯒ ꯑꯗꯨꯒꯤ ꯃꯈꯥ ꯄꯣꯟꯅ ꯄꯩꯁꯥ ꯆꯪꯕꯅ ꯆꯪꯉꯦ ꯑꯃꯕꯨ ꯑꯣꯏꯔꯦ ꯑꯗꯣ ꯀꯌꯥꯃꯨꯛ ꯆꯪꯗꯣꯏꯅꯣ ꯄꯣꯏꯟꯗ ꯑꯃꯕꯨ ꯑꯣꯏꯔꯦ ꯑꯃꯕꯨ ꯑꯣꯏꯔꯦ ꯌꯦꯡꯃꯤꯟꯅꯔꯒ ꯑꯗꯨꯒꯤ ꯍꯥꯏꯒꯦꯅ ꯐꯣꯟ ꯇꯧꯔꯛꯑꯝꯕ ꯍꯣꯏ ꯍꯣꯏ ꯍꯣꯏ ꯐꯔꯦ ꯐꯔꯦ ꯑꯗꯨꯗꯤ ꯍꯌꯦꯡꯗꯨ ꯁꯣꯏꯗꯅ ꯂꯥꯛꯄꯤꯔꯣ ꯍꯣꯏ ꯍꯣꯏ ꯊꯝꯃꯒꯦ ꯑꯗꯨꯗꯤ ꯎꯝ ꯊꯝꯃꯦ ꯊꯝꯃꯦ